ꯑꯩꯈꯣꯏꯅ ꯁ꯭ꯇꯥꯝꯁꯤꯡ ꯑꯗꯒꯤ ꯀꯣꯏꯟꯁ ꯅꯠꯇ꯭ꯔꯒꯅ ꯅꯨꯡꯁꯤꯡ ꯈꯣꯝꯖꯤꯟꯕ ꯑꯁꯤꯅ ꯃꯍꯩ ꯇꯝꯕꯀꯥꯟꯗ ꯑꯩꯈꯣꯏꯅ ꯈꯣꯝꯖꯜꯂꯨꯔꯤꯕ ꯄꯣꯠ ꯆꯩꯁꯤꯡ ꯑꯗꯨ ꯑꯗꯨꯗꯨꯅ ꯂꯩꯔꯝꯃꯤꯕ ꯃꯇꯝꯗꯨꯒꯤ ꯍꯥꯏꯕꯗꯤ ꯂꯩꯔꯝꯃꯤꯕ ꯄꯩꯁꯥ ꯅꯨꯡꯁꯥꯒꯤ ꯐꯤꯕꯝ ꯏꯀꯣꯅꯣꯃꯤꯛ ꯏꯀꯣꯅꯣꯃꯤꯛꯀꯤ ꯑꯣꯏꯕ ꯁ꯭ꯇꯦꯇꯁ ꯑꯗꯨꯒ ꯁꯣꯁꯜ ꯑꯣꯏꯕ ꯁ꯭ꯇꯦꯇꯁꯀꯨꯝꯕꯒꯤ ꯃꯔꯝꯗ ꯌꯥꯝꯅ ꯈꯪꯕ ꯉꯝꯃꯦ ꯑꯗꯨꯅ ꯂꯥꯏꯔꯤꯛ ꯇꯝꯕꯗ ꯌꯥꯝꯅ ꯀꯥꯟꯅꯩ ꯁꯨꯝꯕ ꯈꯣꯝꯖꯟꯕꯁꯤꯅ